ꯁꯤꯒꯤꯁꯤ ꯃꯅꯤꯄꯨꯔ ꯇꯥꯏꯝꯁꯀꯤ ꯅ꯭ꯌꯨꯁ ꯄꯦꯄꯔ ꯊꯤꯟꯕꯗꯨꯔꯥ ꯉꯁꯤꯒꯤ ꯈꯕꯔꯁꯤ ꯂꯥꯛꯇꯕ ꯑꯗꯨꯒꯤ ꯀꯔꯤ ꯇꯧꯔꯒꯦ ꯑꯗꯨ ꯀꯝꯄ꯭ꯂꯦꯟ ꯇꯧꯒꯦ ꯇꯧꯕ ꯑꯣꯀꯦ ꯑꯥ ꯃꯊꯪꯗꯗꯤ ꯁꯣꯏꯍꯜꯂꯛꯀꯅꯨꯀꯣ ꯐꯔꯦ ꯐꯔꯦ ꯑꯗꯨꯗꯤ